ꯅꯣꯡꯃ ꯑꯊꯦꯡꯕ ꯑꯍꯤꯡ ꯑꯃꯗ ꯊꯋꯥꯟꯃꯤꯆꯥꯛ ꯌꯦꯡꯒꯦ ꯍꯥꯏꯅ ꯑꯇꯤꯌꯥꯗ ꯌꯦꯡꯈꯠꯂꯨꯕ ꯃꯇꯝꯗ ꯊꯋꯥꯟꯃꯤꯆꯥꯛ ꯑꯃ ꯐꯥꯎ ꯊꯣꯛꯑꯝꯗ꯭ꯔꯦ ꯃꯗꯨꯗ ꯑꯩꯅ ꯀꯔꯤꯅꯣ ꯉꯁꯤꯗꯤ ꯊꯋꯥꯟꯃꯤꯆꯥꯛ ꯊꯣꯛꯇ꯭ꯔꯦ ꯍꯥꯏꯅ ꯀꯣꯌꯦꯡ ꯌꯦꯡꯕ ꯃꯇꯝꯗ ꯑꯃ ꯈꯛꯇꯪ ꯊꯣꯛꯑꯝꯃꯦ ꯃꯗꯨ ꯃꯨꯟꯅ ꯌꯦꯡꯗꯨꯅ ꯂꯩꯔꯤꯉꯩ ꯃꯇꯝꯗ ꯃꯗꯨꯒ ꯅꯛꯅꯅ ꯃꯩꯕꯨꯟꯒꯨꯃꯕ ꯑꯃ ꯄꯥꯏꯔꯛꯑꯒ ꯇꯥꯈꯤ ꯃꯈꯥꯗ ꯃꯗꯨ ꯌꯥꯝꯅ ꯐꯖꯈꯤ ꯏꯃꯝ ꯃꯝꯕ ꯃꯇꯝ ꯑꯗꯨꯗ ꯃꯩꯕꯨꯟꯒꯨꯝꯂꯕ ꯑꯗꯨꯅ ꯑꯩꯒꯤ ꯊꯝꯃꯣꯏꯁꯦ ꯌꯥꯝ ꯁꯨꯝꯍꯠꯈꯤ ꯌꯥꯝ ꯐꯖꯈꯤ ꯅꯨꯃꯤꯗꯥꯡ ꯑꯗꯣ